ꯃꯃꯥꯡꯒꯤ ꯁꯟꯗꯦꯗ ꯑꯩꯅ ꯑꯉꯥꯡꯒꯤ ꯀꯂꯔ ꯄꯦꯟꯁꯤꯜ ꯑꯃ ꯂꯩ ꯀꯦꯃꯦꯜ ꯀꯝꯄꯦꯅꯤꯒꯤꯅꯤ ꯀꯦꯖꯤꯁꯟꯁ ꯗꯨꯀꯥꯟꯗꯒꯤ ꯑꯗꯨ ꯑꯉꯥꯡꯗꯨꯅ ꯃꯣꯏ ꯁ꯭ꯀꯨꯜꯒꯤ ꯀꯂꯔ ꯄꯦꯟꯁꯤꯜ ꯇꯧꯕ ꯃꯇꯝꯗ ꯑꯩꯅ ꯁꯨꯝ ꯌꯦꯡꯕꯗ ꯀꯂꯔꯗꯨ ꯂꯌꯥꯔ ꯌꯥꯝ ꯁꯦꯡꯕ ꯑꯗꯒꯤ ꯁꯪꯕ ꯃꯇꯝꯗꯁꯨ ꯀꯂꯔꯗꯨ ꯃꯣꯜꯂꯒ ꯑꯉꯥꯡꯗꯨꯅꯁꯨ ꯌꯥꯝ ꯄꯥꯝꯃꯦ ꯃꯃꯥꯡꯗ ꯗꯨꯝꯁ ꯀꯝꯄꯦꯅꯤꯒꯤ ꯑꯃ ꯂꯩ ꯀꯂꯔ ꯄꯦꯟꯁꯤꯜ ꯃꯥꯒꯤ ꯑꯗꯨꯗꯤ ꯀꯨꯏꯅꯁꯨ ꯆꯠꯇꯦ ꯂꯌꯥꯔꯁꯨ ꯁꯦꯡꯗꯦ ꯃꯐꯣꯟꯁꯨ ꯌꯥꯝ ꯊꯥꯡꯉꯦ ꯑꯗꯨꯅ ꯀꯅꯥꯒꯨꯝꯕꯅ ꯑꯉꯥꯡꯁꯤꯡꯒꯤ ꯀꯂꯔ ꯄꯦꯟꯁꯤꯜ ꯂꯩꯅꯤꯡꯉꯒꯗꯤ ꯀꯦꯃꯦꯜ ꯀꯝꯄꯦꯅꯤꯒꯤ ꯁꯤ ꯑꯣꯏꯅ ꯂꯩꯕꯤꯌꯨ ꯍꯥꯏꯅ ꯊꯝꯖꯔꯤ